ꯃꯅꯤꯄꯨꯔꯗ ꯃꯔꯨꯑꯣꯏꯕ ꯂꯣꯟꯁꯤꯡꯗꯤ ꯃꯩꯇꯩꯂꯣꯟ ꯍꯤꯟꯗꯤ ꯏꯪꯂꯤꯁ ꯃꯔꯛ ꯃꯔꯛꯇ ꯉꯥꯡꯅꯩ ꯑꯗꯨꯒ ꯇ꯭ꯔꯥꯏꯕꯦꯜ ꯏꯆꯤꯜ ꯏꯅꯥꯎꯁꯤꯡꯒꯤ ꯂꯣꯟꯁꯤꯡꯁꯨ ꯉꯥꯡꯅꯩ ꯊꯕꯛ ꯁꯨꯕꯒꯤ ꯃꯍꯩ ꯃꯁꯤꯡ ꯇꯝꯕꯒꯤ ꯄꯥꯟꯗꯝꯗ ꯃꯤꯌꯥꯝꯅ ꯑꯍꯦꯟꯕ ꯂꯧꯁꯤꯡ ꯇꯝꯃꯤ ꯑꯗꯨꯒ ꯅꯍꯥꯔꯣꯜꯁꯤꯡꯅ ꯃꯁꯥꯒꯤ ꯃꯃꯥꯂꯣꯟꯗ ꯋꯥ ꯉꯥꯡꯅꯕ ꯋꯥ ꯉꯥꯡꯕꯗ ꯆꯥꯎꯊꯣꯛꯆꯕ ꯐꯥꯎꯋꯤ ꯃꯔꯝꯗꯤ ꯑꯩꯈꯣꯏꯒꯤ ꯏꯁꯥꯒꯤ ꯏꯔꯣꯟꯅ ꯉꯥꯡꯉꯒꯗꯤ ꯃꯔꯩꯕꯥꯛ ꯃꯔꯝꯗꯝꯕꯨ ꯅꯨꯡꯁꯤꯕ ꯑꯃꯗꯤ ꯑꯟꯗꯔꯁꯇꯦꯟꯗꯤꯡ ꯂꯩꯕ ꯍꯥꯏꯗꯤ ꯑꯟꯗꯔꯁꯇꯦꯟ ꯇꯧꯕ ꯋꯥ ꯃꯤ ꯑꯅꯤ ꯋꯥꯔꯤ ꯁꯥꯕꯗ ꯏꯁꯥꯒꯤ ꯂꯣꯟꯗ ꯋꯥꯔꯤ ꯁꯥꯔꯒꯗꯤ ꯑꯟꯗꯔꯁꯇꯦꯟ ꯇꯧꯕ ꯍꯦꯟꯕ ꯑꯁꯤꯅ ꯑꯁꯤꯅꯅꯤ